ꯚꯥꯔꯠꯀꯤ ꯃꯤꯌꯥꯝꯅ ꯄꯥꯝꯅꯕ ꯁꯥꯏꯟꯇꯤꯁ ꯈꯔ ꯍꯥꯏꯔꯒꯗꯤ ꯁꯤ ꯕꯤ ꯔꯥꯃꯟ ꯑꯃꯗꯤ ꯑꯕꯗꯨꯜ ꯀꯥꯂꯥꯝꯁꯦ ꯃꯌꯥꯝꯅ ꯄꯥꯝꯅꯕ ꯁꯥꯏꯟꯇꯤꯁꯅꯦꯅ ꯑꯩ ꯊꯝꯖꯒꯦ ꯑꯗꯨꯒ ꯑꯩꯒꯤ ꯃꯣꯠꯇꯗꯤ ꯑꯩꯅ ꯈ꯭ꯋꯥꯏꯗꯒꯤ ꯄꯥꯝꯖꯕ ꯁꯥꯏꯟꯇꯤꯁ ꯍꯥꯏꯔꯒꯗꯤ ꯑꯕꯗꯨꯜ ꯀꯥꯂꯥꯝꯁꯦ ꯑꯩ ꯌꯥꯝꯅ ꯄꯥꯝꯖꯩ ꯍꯥꯏꯕꯗꯤ ꯀꯔꯝꯃꯥꯏꯅ ꯄꯥꯝꯃꯤ ꯍꯥꯏꯕ ꯃꯇꯝꯗ ꯀꯔꯤꯒꯤꯗꯃꯛꯇ ꯃꯍꯥꯛꯁꯦ ꯑꯩꯅ ꯄꯥꯝꯖꯔꯤꯅꯣ ꯍꯥꯏꯔꯒꯗꯤꯀꯣ ꯃꯍꯥꯛꯁꯦ ꯑꯩꯈꯣꯏꯒꯤ ꯏꯟꯗꯤꯌꯥꯒꯤ ꯄ꯭ꯔꯁꯤꯗꯦꯟ ꯑꯃꯁꯨ ꯑꯣꯏꯔꯝꯃꯦ ꯃꯁꯤꯒꯤ ꯃꯊꯛꯇ ꯃꯍꯥꯛꯁꯦ ꯑꯩꯈꯣꯏꯒꯤ ꯃꯤꯌꯥꯝꯒꯤꯗ ꯈꯟꯕ ꯃꯁꯥꯒꯤ ꯈꯟꯗꯕ ꯍꯥꯏꯗꯤ ꯌꯥꯝꯅ ꯁꯦꯀ꯭ꯔꯤꯐꯥꯏꯁ ꯇꯧꯕ ꯑꯗꯨꯒꯨꯝꯕ ꯁꯥꯏꯟꯇꯤꯁ ꯑꯃꯈꯛꯅꯤ ꯍꯥꯏꯗꯤ ꯑꯩꯈꯣꯏꯒꯤ ꯏꯟꯗꯤꯌꯥꯁꯤꯕꯨ ꯆꯥꯎꯈꯠꯅꯕ ꯑꯇꯣꯞꯄ ꯀꯟꯇ꯭ꯔꯤꯁꯤꯡꯒ ꯑꯩꯈꯣꯏꯒꯤ ꯀꯝꯄꯤꯌꯥꯔ ꯇꯧꯕ ꯀꯥꯟꯗ ꯅꯣꯞꯇꯅꯕ ꯍꯥꯏꯗꯅ ꯑꯩꯈꯣꯏꯒꯤ ꯏꯟꯗꯤꯌꯥꯒꯤ ꯑꯣꯏꯕ ꯆꯥꯎꯈꯠ ꯊꯧꯔꯥꯡ ꯀꯌꯥ ꯑꯃ ꯃꯍꯥꯛꯅ ꯇꯧꯕꯤꯔꯝꯕ ꯄꯥꯏꯈꯠꯄꯤꯔꯝꯕ ꯃꯁꯤꯒ ꯂꯣꯏꯅꯅ ꯃꯍꯥꯛꯅ ꯃꯤꯌꯥꯝꯕꯨ ꯍꯥꯏꯗꯤ ꯂꯥꯏꯔꯕꯁꯤꯡꯕꯨꯁꯨ ꯌꯥꯝꯅ ꯅꯨꯡꯁꯤꯕꯤꯔꯝꯕ ꯑꯗꯨꯒꯨꯝꯕ ꯄ꯭ꯔꯁꯤꯗꯦꯟ ꯑꯃ ꯑꯃꯗꯤ ꯑꯩꯈꯣꯏꯒꯤ ꯁꯥꯏꯟꯇꯤꯁ ꯑꯃ ꯑꯣꯏꯕꯁꯤꯅ ꯑꯩꯅ ꯃꯥꯕꯨ ꯌꯥꯝꯅ ꯄꯥꯝꯖꯩ ꯍꯥꯏꯇꯥꯔꯦ